ꯊꯧꯕꯥꯜ ꯖꯤꯂꯥꯗ ꯑꯌꯤꯡ ꯑꯁꯥꯒꯤ ꯐꯤꯕꯝꯁꯤꯡ ꯑꯁꯤ ꯃꯐꯝ ꯑꯃꯒ ꯑꯃꯒ ꯑꯃ ꯐꯥꯎꯕ ꯃꯅꯗꯦ ꯈꯕꯈꯣꯡ ꯋꯥꯡꯕꯟ ꯍꯥꯏꯔꯤꯕ ꯃꯐꯝꯁꯤꯡ ꯑꯁꯤꯗꯅ ꯂꯩꯆꯤꯜ ꯊꯥꯕꯒꯤ ꯆꯥꯡꯁꯦ ꯌꯥꯝꯅ ꯍꯦꯟꯂꯤ ꯂꯩꯆꯤꯜ ꯊꯥꯃꯟꯗꯅ ꯃꯤ ꯃꯁꯛ ꯎꯅꯗꯕ ꯑꯁꯤꯅꯆꯤꯡꯕ ꯊꯣꯛꯄꯁꯨ ꯀꯌꯥ ꯑꯃ ꯌꯥꯎꯋꯤ ꯍꯩꯔꯣꯛ ꯋꯥꯡꯖꯤꯡ ꯊꯧꯕꯥꯜ ꯊꯧꯕꯥꯜ ꯕꯖꯥꯔ ꯍꯥꯏꯔꯤꯕ ꯃꯐꯝꯁꯤꯡ ꯑꯁꯤꯗꯅ ꯂꯩꯆꯤꯜ ꯊꯥꯔꯒꯁꯨ ꯀꯥ ꯍꯦꯟꯅ ꯊꯥꯗꯦ ꯑꯊꯣꯛꯐꯝꯒ ꯋꯥꯡꯕꯟ ꯈꯕꯈꯣꯡ ꯑꯁꯤꯅꯆꯤꯡꯕꯒ ꯌꯦꯡꯅꯔꯨꯔꯕꯗꯤ ꯂꯩꯆꯤꯜ ꯊꯔꯒꯁꯨ ꯌꯥꯝ ꯀꯥ ꯍꯦꯟꯅ ꯊꯥꯗꯦ ꯅꯣꯡ ꯆꯨꯕꯒꯤ ꯆꯥꯡꯁꯤꯡꯗꯁꯨ ꯃꯐꯝ ꯑꯃꯒ ꯑꯃꯒ ꯑꯃ ꯐꯥꯎꯕ ꯃꯅꯗꯦ ꯖꯒꯥ ꯖꯒꯥꯒꯤ ꯃꯇꯦꯛꯅꯤꯅ ꯊꯧꯕꯥꯜ ꯕꯖꯥꯔ ꯋꯥꯡꯖꯤꯡ ꯑꯁꯤꯅꯆꯤꯡꯕ ꯃꯐꯝꯁꯤꯡ ꯑꯁꯤꯗꯅ ꯊꯧꯕꯥꯜ ꯖꯤꯂꯥꯒꯤ ꯑꯣꯏꯅ ꯑꯌꯥꯝꯕꯅ ꯅꯣꯡ ꯇꯥꯒꯟꯕ ꯃꯐꯝꯁꯤꯡ ꯃꯐꯝꯁꯤꯡ ꯑꯣꯏ ꯀꯥꯂꯦꯟꯒꯤ ꯃꯩꯁꯥꯁꯨ ꯌꯥꯝꯅ ꯁꯥꯕ ꯑꯩ ꯀꯥꯂꯦꯟꯒꯤ ꯃꯩꯁꯥ ꯌꯥꯝꯅ ꯁꯥꯕ ꯃꯩꯁꯥꯁꯨ ꯊꯦꯡꯅꯕ ꯃꯌꯥꯝꯃꯔꯛ ꯌꯥꯎꯔꯦ ꯆꯍꯤ ꯈꯨꯗꯤꯡꯒꯤ ꯁꯥꯕꯒꯤ ꯆꯥꯡꯅ ꯑꯗꯨꯝ ꯍꯦꯟꯒꯠꯂꯛꯄ ꯎ ꯋꯥꯅ ꯂꯩꯔꯛꯇꯕꯒꯤ ꯂꯝꯕꯤ ꯆꯠꯄꯗ ꯑꯗꯨꯝ ꯁꯥꯃꯟꯗ ꯁꯥꯃꯟꯂꯦ ꯋꯥꯔꯦ ꯍꯥꯏꯔꯒꯁꯨ ꯉꯥꯛꯇꯪ ꯎꯈꯥꯁꯤꯗ ꯄꯣꯊꯥꯔꯒ ꯂꯩꯒꯦ ꯍꯥꯏꯕꯁꯤꯁꯨ ꯎ ꯋꯥ ꯂꯩꯇꯕꯒꯤ ꯄꯣꯊꯥꯐꯝ ꯈꯪꯗꯕ ꯑꯗꯨꯅ ꯀꯥꯂꯦꯟꯒꯤ ꯃꯩꯁꯥꯁꯤꯒꯤ ꯃꯌꯥꯝ ꯑꯃ ꯃꯥꯏꯌꯣꯛꯅꯔꯦ ꯏꯁꯤꯡ ꯏꯆꯥꯎꯗꯁꯨ ꯏꯁꯤꯡ ꯏꯆꯥꯎ ꯇꯨ ꯊꯥꯎꯖꯟ ꯐꯤꯐꯇꯤꯟꯗ ꯌꯥꯝꯅ ꯆꯥꯎꯕ ꯏꯁꯤꯡ ꯏꯆꯥꯎ ꯑꯃ ꯊꯦꯡꯅꯈ꯭ꯔꯦ ꯑꯩꯅ ꯊꯦꯡꯅꯔꯛꯄ ꯏꯁꯤꯡ ꯏꯆꯥꯎꯁꯤꯡꯗꯒꯤ ꯇꯨ ꯊꯥꯎꯖꯟ ꯐꯤꯐꯇꯤꯟꯗ ꯊꯣꯛꯈꯤꯕ ꯏꯁꯤꯡ ꯏꯆꯥꯎꯗꯨꯅ ꯈ꯭ꯋꯥꯏꯗꯒꯤ ꯍꯦꯟꯅ ꯑꯗꯨꯝ ꯆꯥꯎꯋꯤ ꯍꯧꯖꯤꯛꯐꯥꯎꯒꯤ ꯑꯣꯏꯅꯗꯤ ꯇꯨ ꯊꯥꯎꯖꯟ ꯐꯤꯐꯇꯤꯟꯗ ꯊꯣꯛꯈꯤꯕ ꯏꯁꯤꯡ ꯏꯆꯥꯎ ꯑꯗꯨꯗ ꯌꯨꯝ ꯀꯩ ꯀꯌꯥ ꯑꯃ ꯊꯨꯝꯃꯦ ꯏꯪꯈꯣꯜ ꯀꯌꯥ ꯑꯃ ꯊꯨꯝꯗꯅ ꯄꯣꯠ ꯊꯥꯕ ꯌꯥꯗꯕ ꯄꯨꯈ꯭ꯔꯤ ꯀꯌꯥ ꯑꯃ ꯇꯨꯔꯦꯜꯗꯒꯤ ꯆꯦꯟꯊꯔꯛꯄ ꯂꯩꯆꯦꯡꯅ ꯐꯨꯟꯖꯟꯈꯤꯗꯅ ꯏꯁꯤꯡ ꯌꯣꯛꯄ ꯌꯥꯗꯕ ꯉꯥ ꯌꯣꯛꯄ ꯌꯥꯗꯕ ꯉꯥꯌꯣꯛ ꯁꯪ ꯃꯌꯥꯝꯗ ꯇꯨꯔꯦꯜꯗ ꯉꯥꯌꯣꯛ ꯁꯪꯗꯒꯤ ꯉꯥ ꯃꯌꯥꯝ ꯑꯃ ꯅꯥꯟꯊꯣꯛꯇꯅ ꯉꯥ ꯌꯣꯛꯆꯔꯤꯕ ꯃꯤꯁꯤꯡꯗ ꯑꯋꯥꯕ ꯃꯌꯥꯝ ꯑꯃ ꯊꯣꯛꯄ ꯂꯧꯕꯨꯛꯇ ꯇꯨꯔꯦꯜꯗꯒꯤ ꯇꯥꯎꯊꯔꯛꯄ ꯂꯩꯉꯣꯏꯅ ꯐꯨꯟꯖꯤꯡꯈꯤꯗꯅ ꯂꯧ ꯎꯕ ꯌꯥꯗꯕ ꯍꯥꯏꯅ ꯁꯨꯃꯥꯏꯅ ꯂꯧ ꯏꯁꯤꯡ ꯏꯆꯥꯎꯅ ꯊꯣꯛꯍꯟꯕ ꯑꯋꯥꯕꯁꯨ ꯊꯦꯡꯅꯈ꯭ꯔꯦ ꯏꯀꯪꯒꯤ ꯑꯣꯏꯅꯗꯤ ꯀꯥ ꯍꯦꯟꯅ ꯊꯦꯡꯅꯗꯦ ꯑꯌꯤꯡ ꯑꯁꯥꯗ ꯁꯥꯊꯤꯅ ꯁꯥꯊꯤꯅ ꯏꯪꯕ ꯍꯥꯏꯕꯁꯦ ꯍꯥꯟꯅ ꯃꯇꯝꯗꯗꯤ ꯌꯥꯝꯅ ꯏꯪꯉꯝꯃꯤ ꯍꯧꯖꯤꯛꯅ ꯀꯥ ꯍꯦꯟꯅ ꯏꯪꯗ꯭ꯔꯦ ꯑꯩꯈꯣꯏꯅ ꯈꯔ ꯑꯉꯥꯡ ꯑꯣꯏꯔꯤꯉꯩꯗꯗꯤ ꯏꯪꯊꯝ ꯊꯥꯁꯦ ꯌꯥꯝꯅ ꯏꯪꯉꯝꯃꯤ ꯗꯨꯔꯒꯥ ꯄꯨꯖꯥꯒꯤ ꯃꯇꯝ ꯑꯁꯤꯗ ꯀꯥꯟꯗꯁꯦ ꯑꯗꯨꯝ ꯃꯩꯐꯨ ꯇꯤꯛꯇꯅ ꯌꯥꯝꯅ ꯏꯪꯉꯝꯃꯦ ꯍꯧꯖꯤꯛꯀ ꯌꯦꯡꯅꯔꯨꯕꯗꯗꯤ ꯏꯪꯊꯝ ꯊꯥꯁꯦ ꯍꯧꯖꯤꯛꯇꯤ ꯊꯣꯏꯅ ꯏꯪꯗ꯭ꯔꯦ ꯀꯂꯦꯟꯒ ꯑꯗꯨꯝ ꯃꯥꯟꯅꯔꯦ ꯍꯥꯟꯅꯅ ꯌꯥꯝꯅ ꯏꯉꯦ ꯍꯧꯖꯤꯛꯇꯤ ꯑꯗꯨꯝ ꯀꯥꯂꯦꯟꯒ ꯑꯗꯨꯝ ꯑꯝꯍꯥ ꯑꯣꯏꯔꯦ ꯍꯥꯏꯗꯨꯅꯤ ꯆꯞ ꯃꯥꯅꯔꯦ ꯍꯥꯏꯕꯗꯨꯅꯤ ꯑꯌꯤꯡ ꯑꯌꯤꯡ ꯑꯁꯥꯁꯦ ꯍꯧꯖꯤꯛꯀꯤ ꯃꯇꯝ ꯑꯁꯤꯗ ꯌꯥꯝꯅ ꯍꯣꯉꯛꯑꯦ ꯊꯥꯏꯅꯉꯩꯗꯗꯤ ꯑꯌꯤꯡ ꯑꯁꯥꯁꯦ ꯆꯥꯡ ꯌꯥꯝꯅ ꯅꯥꯏꯔꯝꯃꯤ ꯍꯧꯖꯤꯛꯀꯤ ꯃꯇꯝꯗꯗꯤ ꯆꯥꯡ ꯌꯥꯝꯅ ꯅꯥꯏꯗ꯭ꯔꯦ ꯅꯣꯡ ꯆꯨꯔꯒꯁꯨ ꯍꯥꯟꯅ ꯍꯥꯟꯅꯗꯤ ꯑꯗꯨꯝ ꯃꯇꯝ ꯅꯥꯏꯅ ꯅꯥꯏꯅ ꯆꯨꯔꯝꯃꯤ ꯍꯧꯖꯤꯛꯇꯤ ꯅꯣꯡ ꯆꯨꯗꯧꯕ ꯃꯇꯝꯗꯅ ꯅꯣꯡ ꯆꯨꯗꯕ ꯏꯁꯤꯡ ꯆꯥꯎ ꯑꯗꯨꯝ ꯏꯁꯤꯡ ꯆꯥꯎꯗꯧꯕ ꯃꯇꯝꯗꯅ ꯏꯁꯤꯡ ꯆꯥꯎꯗꯕ ꯅꯣꯡ ꯆꯨꯔꯣꯏꯗꯕ ꯃꯇꯝꯗ ꯅꯣꯡ ꯆꯨꯁꯤꯜꯂꯛꯇꯅ ꯏꯁꯤꯡ ꯆꯥꯎꯕ ꯏꯀꯪ ꯅꯣꯡ ꯆꯨꯗꯧꯕ ꯃꯇꯝꯗꯅ ꯅꯣꯡ ꯆꯨꯗꯕꯒꯤ ꯏꯀꯪ ꯊꯣꯛꯄ ꯑꯁꯤꯅ ꯆꯤꯡꯕ ꯀꯌꯥ ꯑꯃ ꯃꯥꯏꯌꯣꯛꯅꯔꯦ